ꯑꯥ ꯇꯥꯏꯌꯦ ꯍꯥꯏꯔꯛꯑꯣ ꯁꯤ ꯃꯐꯝꯁꯦ ꯀꯪꯂꯥ ꯍꯥꯏꯕꯁꯤꯅꯦ ꯁꯤꯁꯦ ꯀꯪꯂꯥ ꯀꯧꯋꯦ ꯁꯤꯁꯦ ꯁꯦꯡꯂꯕ ꯃꯅꯤꯄꯨꯔꯒꯤ ꯂꯥꯏꯁꯪꯅꯤ ꯃꯈꯥꯇꯥꯅ ꯅꯪ ꯌꯦꯡꯅꯤꯡꯉꯒꯗꯤ ꯃꯈꯥꯇꯥꯅ ꯆꯪꯉꯨꯔꯁꯤ ꯂꯥꯛꯑꯣ ꯑꯥ ꯐꯖꯕꯅꯦ ꯐꯖꯕꯅꯦ ꯌꯦꯡꯉꯨꯁꯤ ꯂꯥꯛꯑꯣ ꯃꯈꯥꯇꯥꯅ